ꯑꯩꯅ ꯊꯥ ꯑꯃꯒꯤ ꯃꯃꯥꯡꯗꯒꯤ ꯕꯖꯥꯔꯗ ꯆꯠꯂꯒ ꯐꯣꯟ ꯑꯃ ꯂꯩꯖꯔꯨꯕꯅꯤ ꯐꯣꯟꯗꯨ ꯂꯩꯕ ꯆꯠꯄ ꯃꯇꯝꯗ ꯑꯥ ꯃꯐꯝ ꯌꯧꯔꯒ ꯐꯣꯟꯗꯨ ꯄꯨꯊꯣꯛꯂꯒ ꯌꯦꯡ ꯀꯥꯟꯗ ꯃꯁꯛ ꯃꯑꯣꯡ ꯃꯇꯧ ꯑꯗꯨꯛꯀꯤ ꯃꯇꯤꯛ ꯐꯖꯩ ꯌꯦꯡꯕ ꯃꯇꯝꯗ ꯑꯗꯨꯛꯀꯤ ꯃꯇꯤꯛ ꯌꯦꯡꯕꯗ ꯄꯥꯝꯕ ꯑꯣꯏꯍꯜꯂꯦ ꯑꯗꯨꯕꯨ ꯑꯩꯅ ꯐꯣꯟꯗꯨ ꯂꯩꯔꯨꯔꯒ ꯌꯨꯝꯗ ꯄꯨꯔꯛꯄ ꯃꯇꯝꯗꯗꯤ ꯐꯣꯟꯗꯨ ꯊꯥ ꯈꯔꯁꯤꯒꯤ ꯃꯇꯨꯡꯗ

ꯑꯗꯨ ꯀꯝꯄꯦꯅꯤꯅꯁꯨ ꯌꯥꯔꯤꯕ ꯃꯈꯩ ꯁꯥꯕ ꯃꯇꯝꯗ ꯐꯖ ꯐꯖꯅ ꯁꯥꯕꯤꯒꯗꯕꯅꯤ

ꯒꯦꯝꯒꯤ ꯑꯣꯏꯔꯒꯅ ꯏꯁꯅꯦꯞ ꯗ꯭ꯔꯥꯒꯟꯒꯨꯝꯕ ꯀꯔꯤꯒꯨꯝꯕ ꯕꯦꯇꯔꯤ ꯍꯦꯜꯊ ꯌꯦꯡꯕꯤ ꯌꯦꯡꯕꯤꯔꯒ ꯐꯖꯅ ꯆꯦꯛꯁꯤꯟ ꯆꯦꯛꯁꯤꯟꯅ ꯂꯩꯒꯗꯕꯅꯤ ꯍꯧꯖꯤꯛ ꯑꯗꯨꯒꯨꯝꯕ ꯌꯦꯡꯗꯅ ꯂꯩꯔꯨꯕꯗꯒꯤ ꯐꯣꯟꯁꯤ ꯁꯤꯖꯤꯟꯅꯕ ꯃꯔꯝꯗꯁꯨ ꯌꯥꯝꯅ ꯅꯨꯡꯉꯥꯏꯇꯕ ꯍꯥꯏꯕꯗꯨ ꯑꯣꯏꯔꯦ ꯑꯗꯨꯅ ꯃꯌꯥꯝꯅꯁꯨ ꯀꯔꯤꯒꯨꯝꯕ ꯂꯩꯕ ꯃꯇꯝꯗ ꯐꯣꯟ ꯑꯃ ꯑꯦꯅꯤ ꯐꯣꯟ ꯑꯃ ꯂꯩꯕ ꯃꯇꯝꯗ ꯆꯦꯛꯁꯤꯟ ꯆꯦꯛꯁꯤꯟꯅ ꯐꯖꯅ ꯌꯦꯡꯂꯒ ꯈꯣꯠꯂꯒ ꯂꯩꯒꯗꯕꯅꯤ